ꯑꯩꯁꯤ ꯑꯣꯛ ꯊꯣꯡꯕ ꯃꯊꯦꯜꯁꯤ ꯆꯥꯕ ꯌꯥꯝ ꯄꯥꯝꯖꯩ ꯑꯗꯨꯅ ꯅꯣꯡꯃꯥ ꯑꯩꯒꯤ ꯏꯃꯥꯟꯅꯕ ꯈꯔ ꯂꯥꯛꯄ ꯃꯇꯝꯗ ꯑꯩꯅ ꯑꯣꯛ ꯊꯣꯡꯂꯒ ꯄꯤꯖꯒꯦꯅ ꯑꯣꯛꯁꯦ ꯑꯩꯅ ꯌꯥꯝ ꯍꯥꯎꯅꯤ ꯈꯜꯂꯒ ꯉꯁꯤꯗꯤ ꯃꯊꯦꯜ ꯌꯥꯝ ꯍꯥꯎꯕ ꯑꯃ ꯑꯣꯏꯗꯣꯏꯅꯤ ꯈꯜꯂꯒ ꯊꯣꯡꯕꯅꯤ ꯑꯗꯣ ꯈꯤꯇꯪ ꯊꯨꯝ ꯈꯔ ꯌꯥꯛꯂꯝꯕꯗꯒꯤ ꯑꯩꯁꯤ ꯑꯩꯅ ꯑꯣꯏꯍꯟꯅꯤꯡꯕ ꯃꯍꯥꯎꯗꯨ ꯑꯣꯏꯗꯕꯗꯒꯤ ꯑꯩꯁꯤ ꯀꯩꯗꯧꯁꯤꯒꯦꯅ ꯈꯜꯂ ꯀꯥꯟꯗ ꯑꯩꯅ ꯍꯪꯒꯥꯝ ꯈꯔ ꯍꯥꯞꯆꯤꯜꯂꯦ ꯑꯗꯨꯒ ꯃꯍꯤ ꯈꯤꯇꯪ ꯍꯥꯞꯆꯤꯜꯂꯒ ꯁꯧꯍꯜꯂꯦ ꯑꯩꯁꯤ ꯑꯃꯨꯛ ꯑꯇꯣꯞꯄ ꯃꯊꯦꯜ ꯑꯃ ꯑꯣꯏꯅ ꯊꯣꯡꯂꯁꯤꯔ ꯊꯨꯝꯁꯤ ꯌꯥꯛꯃꯟꯈ꯭ꯔꯦ ꯃꯤ ꯏꯃꯥꯟꯅꯕꯁꯤꯡ ꯅꯣꯡ ꯐꯥꯗꯣꯛ ꯂꯥꯛꯄꯁꯤꯗ ꯄꯤꯖꯕꯁꯤ ꯊꯨꯝ ꯌꯥꯛꯄ ꯄꯤꯖꯩ ꯍꯥꯏꯅ ꯏꯀꯥꯏꯒꯨꯝ ꯇꯧꯗꯅ ꯑꯇꯣꯞꯄ ꯃꯊꯦꯜ ꯑꯣꯏꯅ ꯊꯣꯡꯁꯤꯔ ꯈꯜꯂꯝꯕꯗꯒꯤ ꯁꯤꯗꯤ ꯃꯥꯡꯍꯜꯂꯔꯣꯏ ꯑꯣꯛꯁꯤꯗ ꯍꯪꯒꯥꯝꯒ ꯏꯁꯤꯡ ꯃꯍꯤ ꯈꯤꯇꯪ ꯍꯥꯞꯆꯤꯜꯂꯒ ꯑꯣꯏꯅ ꯁꯧꯍꯜꯂꯒ ꯃꯍꯥꯎ ꯑꯃ ꯑꯣꯏꯅ ꯊꯣꯛꯍꯜꯂꯒꯦ ꯍꯥꯏꯅ ꯋꯥꯈꯜꯁꯤꯗ ꯑꯩꯁꯦ ꯍꯪꯒꯥꯝ ꯃꯀꯥ ꯑꯄꯥꯛꯄ ꯈꯔ ꯑꯣꯛꯇꯨꯗ ꯍꯥꯞꯆꯤꯜꯂꯦ ꯑꯣꯛ ꯊꯣꯡꯕꯗꯨꯗ ꯑꯗꯨꯒ ꯁꯧꯍꯜꯂꯦ ꯉꯥꯏꯍꯥꯛꯇꯪ ꯁꯧꯍꯜꯂꯕ ꯃꯇꯨꯡꯗ ꯏꯃꯥꯟꯅꯕꯒꯤꯗꯨꯒ ꯄꯨꯟꯅ ꯆꯥꯃꯤꯟꯅꯈꯤ ꯑꯗꯨ ꯃꯣꯏꯅꯁꯨ ꯑꯗꯨꯝ ꯍꯥꯎꯋꯦꯅ ꯍꯥꯏꯔꯝꯃꯤ